ꯑꯣ ꯁꯝ ꯀꯛꯄ ꯂꯥꯛꯄꯤꯔꯤꯔꯣ ꯑꯥ ꯀꯔꯤ ꯀꯔꯤ ꯍꯤꯌꯥꯔ ꯁ꯭ꯇꯥꯏꯜ ꯄꯥꯝꯕꯤꯕ ꯂꯩꯒꯦ ꯀꯔꯤ ꯀꯔꯤ ꯍꯤꯌꯥꯔ ꯁ꯭ꯇꯥꯏꯜ ꯄꯥꯝꯕꯤꯕ ꯂꯩꯒꯦ ꯎꯝ

ꯑꯣ ꯆꯥꯛꯇꯤ ꯆꯥꯕꯤꯔꯛꯑꯕꯣ ꯀꯔꯤ ꯃꯊꯦꯜ ꯆꯥꯔꯛꯑꯒꯦ ꯑꯩ ꯉꯁꯤꯗꯤ ꯄꯥꯟ ꯏꯔꯣꯟꯕ ꯆꯥꯏꯌꯦ ꯍꯧꯖꯤꯛ ꯀꯥꯟꯁꯤꯕꯨ ꯀꯃꯥꯏ ꯀꯃꯥꯏ ꯇꯧꯔꯤꯒꯦ ꯅꯨꯉꯥꯏꯔꯤꯕꯣ ꯎꯝ ꯑꯗꯨꯗꯤ ꯀꯔꯝꯕ ꯍꯤꯌꯥꯔ ꯁ꯭ꯇꯥꯏꯜꯁꯤ ꯀꯛꯁꯤꯒꯦ ꯁꯣꯝꯒꯤꯁꯦ ꯑꯣ ꯀꯂꯔꯒꯗꯤ ꯇꯧꯒꯗ꯭ꯔꯣ ꯁꯝ ꯀꯛꯄ ꯂꯣꯏꯔꯒ ꯁꯝ ꯀꯂꯔꯤꯡꯒꯨꯝꯕꯒ ꯇꯧꯒꯗ꯭ꯔꯥꯕ ꯁꯝ ꯀꯛꯄ ꯂꯣꯏꯔꯒ ꯀꯂꯔ ꯇꯧꯕꯗ ꯑꯣ ꯑꯗꯨꯗꯤ ꯍꯥꯟꯅ ꯀꯛꯑꯁꯤꯀꯣ ꯀꯌꯥꯝ ꯁꯥꯡꯅ ꯊꯝꯂꯨꯒꯦ ꯁꯝꯁꯦ ꯑꯣ ꯑꯗꯨꯗꯤ ꯀꯛꯄ ꯍꯧꯔꯁꯤ ꯑꯗꯨꯝ ꯌꯥꯔꯦꯀꯣ ꯁꯝꯁꯦ ꯑꯣ ꯄꯥꯝꯕꯤꯔꯕ꯭ꯔꯣ ꯃꯑꯣꯡꯁꯤꯕꯣ ꯀꯂꯔꯗꯤ ꯀꯔꯤ ꯃꯆꯨ ꯇꯧꯁꯤꯒꯦ ꯑꯣ ꯑꯣ ꯑꯗꯨꯗꯤ ꯇꯧꯔꯁꯤ ꯍꯣꯏ ꯍꯣꯏ ꯁꯤ ꯌꯥꯝ ꯌꯥꯅꯔꯅꯤꯀꯣ ꯁꯣꯝꯒꯁꯨ ꯌꯥꯝ ꯆꯥꯟꯅꯅꯤꯕ ꯀꯂꯔꯁꯦ ꯁꯣꯝ ꯀꯨꯆꯨ ꯉꯧꯕꯅꯤꯅꯀꯣ ꯑꯣ ꯑꯗꯨ ꯀꯩꯅꯣꯒꯤ ꯁꯣꯝꯒꯤ ꯁꯝ ꯃꯤ ꯀꯛꯅꯤꯡꯕ ꯂꯩꯔꯁꯨ ꯑꯗꯨꯝ ꯑꯩ ꯗꯨꯀꯥꯟꯁꯤꯗ ꯄꯨꯕꯤꯔꯛꯑꯣ ꯑꯩ ꯑꯗꯨꯝ ꯑꯣꯐꯔ ꯄꯤꯖꯒꯦ ꯍꯣꯏ ꯑꯩꯒꯤꯁꯤꯔꯣ ꯑꯥꯔ ꯑꯦꯝ ꯍꯥꯏꯔꯒ ꯑꯗꯨꯝ ꯂꯩꯕꯅꯤ ꯑꯥꯔ ꯑꯦꯝ ꯕꯤꯎꯇꯤ ꯄꯥꯂꯔ ꯍꯥꯏ

ꯍꯣꯏ ꯃꯊꯪꯗꯁꯨ ꯑꯗꯨꯝ ꯂꯥꯛꯄꯤꯎꯀꯣ ꯍꯣꯏ ꯍꯣꯏ ꯑꯗꯨꯗꯤ ꯉꯁꯤꯒꯤꯗꯤ ꯌꯥꯝ ꯅꯨꯡꯉꯥꯏꯖꯔꯦ ꯑꯣ ꯑꯗꯨꯗꯤ ꯀꯩꯅꯣꯗꯤ ꯒꯥꯔꯤꯗꯤ ꯀꯃꯥꯏꯅ ꯂꯥꯛꯄꯤꯒꯦ ꯑꯣ ꯍꯣꯏ ꯍꯣꯏ ꯑꯗꯨꯗꯤ ꯂꯩꯍꯧꯔꯒꯦꯀꯣ ꯑꯗꯨꯝ ꯊꯣꯛꯇ꯭ꯔꯦ ꯍꯣꯏ ꯍꯣꯏ ꯌꯥꯝ ꯅꯨꯡꯉꯥꯏꯖꯔꯦ ꯎꯝ ꯎꯝ